ꯀꯩꯅꯣ ꯑꯩꯖꯦ ꯃꯄꯥꯟꯂꯣꯝꯗꯗ ꯑꯌꯥꯝꯕ ꯂꯩꯔꯛꯏ ꯑꯗꯨꯅ ꯃꯅꯤꯄꯨꯔꯒꯤ ꯍꯦꯟꯖꯥꯡ ꯎꯇꯤ ꯊꯣꯡꯕ ꯆꯒꯦꯝꯄꯣꯝꯕ ꯏꯔꯣꯝꯕ ꯆꯝꯐꯨꯠꯀꯨꯝꯕ ꯌꯥꯝꯅ ꯆꯥꯅꯤꯡꯉꯤ ꯑꯗꯣ ꯅꯪꯅ ꯑꯝꯇ ꯍꯥꯏꯔꯛꯑꯣ ꯎꯝ ꯑꯩ ꯑꯃꯅ ꯀꯩꯅꯣ ꯃꯅꯤꯄꯨꯔꯒꯤ ꯁꯤꯡꯖꯨꯒꯨꯝꯕ ꯑꯗꯒꯤ ꯆꯥꯅꯤꯡꯉꯦ ꯑꯗꯣ ꯀꯔꯝꯃꯥꯏꯅ ꯇꯧꯔꯒ ꯁꯦꯝꯃꯒ ꯆꯥꯗꯣꯏꯅꯣ

ꯁꯤ ꯅꯠꯇꯕ ꯑꯇꯣꯞꯄ ꯀꯔꯤ ꯀꯔꯤ ꯏꯟꯖꯥꯡ ꯆꯥꯕ ꯌꯥꯕ ꯑꯩꯅ ꯂꯩꯒꯦ ꯑꯗꯨꯏꯗꯤ ꯑꯇꯣꯞ ꯑꯇꯣꯞꯄꯖꯨ ꯆꯥꯅꯤꯡꯉꯤꯅꯦ ꯑꯩꯕꯣ ꯐꯔꯦ ꯐꯔꯦ ꯑꯩꯅꯖꯨ ꯌꯥꯝ ꯄꯥꯝꯖꯕ ꯏꯟꯖꯥꯡ ꯉꯥꯛꯇꯅꯦ ꯑꯗꯨꯗꯤ ꯌꯥꯝ ꯐꯔꯦ ꯐꯔꯦ ꯐꯔꯦ ꯐꯔꯦ ꯑꯇꯣꯞ ꯑꯇꯣꯞꯄꯗꯤ ꯀꯩꯀꯩ ꯆꯥꯕ ꯌꯥꯕ ꯂꯩꯒꯦ ꯑꯝꯇ ꯍꯥꯏꯔꯛꯎꯅ ꯆꯍꯥꯎ ꯈꯦꯔꯗꯣ ꯑꯩꯗꯤ ꯌꯥꯝꯅ ꯄꯥꯝꯖꯩ ꯆꯍꯥꯎ ꯈꯦꯔꯗꯣ ꯌꯥꯝ ꯍꯥꯎꯕꯅꯦ ꯑꯗꯣ ꯀꯔꯥꯏꯗ ꯐꯪꯅꯤ ꯃꯅꯤꯄꯨꯔꯒꯤ ꯑꯩꯈꯣꯏꯒꯤ ꯀꯤꯍꯣꯝꯒꯨꯝꯕ ꯀꯣꯝꯂꯥꯒꯨꯝꯕ ꯑꯁꯦ ꯀꯔꯥꯏꯗꯒꯤ ꯆꯠꯂꯒ ꯂꯩꯔꯨꯕ ꯐꯪꯅꯤ ꯑꯗꯨꯗꯤ ꯐꯔꯦ ꯅꯪꯒ ꯑꯩꯒ ꯅꯣꯡꯇ ꯎꯅꯔꯒ ꯁꯤ ꯆꯥꯎ ꯁꯤ ꯆꯥꯎꯑꯖꯦ ꯏꯕꯅꯤ ꯑꯝꯇ ꯎꯅꯔꯒ ꯆꯠꯃꯤꯟꯅꯖꯦ

ꯑꯗꯨꯗꯤ ꯅꯪꯒ ꯑꯩꯒ ꯈ꯭ꯋꯥꯏꯔꯝꯕꯟꯗꯖꯨ ꯑꯍꯥꯎ ꯑꯍꯥꯎꯕ ꯉꯥ ꯊꯣꯡꯕ ꯀꯔꯤ ꯀꯔꯤ ꯌꯥꯝ ꯐꯪꯉꯦ ꯍꯥꯏ ꯑꯗꯣ ꯅꯪꯒ ꯑꯩꯒ ꯅꯣꯡꯇ ꯆꯠꯂꯒ ꯌꯦꯡꯉꯨꯖꯤ ꯎꯝ